ꯄꯨꯟꯁꯤꯗ ꯁꯥꯟꯅ ꯈꯣꯠꯅꯕ ꯑꯁꯤ ꯀꯔꯤꯒꯤ ꯃꯔꯨ ꯑꯣꯏꯔꯤꯕꯅꯣ ꯍꯥꯏꯔꯒꯗꯤ ꯏꯁꯥ ꯍꯛꯆꯥꯡ ꯐꯅꯉꯥꯏꯗꯃꯛꯇ ꯑꯃꯁꯨꯡ ꯚꯥꯔꯠꯇ ꯁꯥꯟꯅ ꯈꯣꯠꯅꯕ ꯌꯣꯛꯈꯠꯅꯕ ꯁꯦꯟ ꯀꯥꯏꯊꯕ ꯑꯃꯁꯨꯡ ꯁꯥꯟꯅꯔꯣꯏ ꯈꯟꯒꯠꯄꯤꯕ ꯑꯗꯨꯒ ꯐꯖꯅ ꯊꯝꯕꯤꯕ